ꯃꯅꯤꯄꯨꯔꯗ ꯍꯤꯡꯕꯒꯤ ꯃꯑꯣꯡ ꯃꯇꯧ ꯑꯁꯤ ꯁꯦꯝꯂꯤꯕ ꯃꯔꯨ ꯑꯣꯏꯕ ꯆꯠꯅꯕꯤ ꯅꯥꯠꯀꯤ ꯑꯣꯏꯕ ꯏꯊꯤꯜꯁꯤꯡ ꯑꯁꯤꯗꯤ ꯃꯅꯤꯄꯨꯔ ꯍꯥꯏꯕꯁꯤ ꯐꯨꯔꯨꯞ ꯀꯌꯥꯅ ꯈꯨꯟꯗꯥꯔꯤ ꯃꯔꯝ ꯑꯁꯤꯅ ꯑꯩꯈꯣꯏꯅ ꯃꯇꯝ ꯄꯨꯝꯅꯃꯛꯇ ꯍꯤꯡꯃꯤꯟꯅꯩ ꯂꯥꯏꯅꯤꯡ ꯂꯣꯟꯆꯠ ꯑꯃꯒ ꯑꯃꯒ ꯃꯥꯟꯅꯗꯦ ꯂꯣꯜꯁꯨ ꯇꯣꯉꯥꯟ ꯇꯣꯉꯥꯟ ꯉꯥꯡꯉꯤ ꯀꯕꯨꯏ ꯂꯣꯜ ꯇꯥꯡꯈꯨꯜ ꯂꯣꯜ ꯃꯔꯤꯡꯒꯤ ꯂꯣꯜ ꯃꯩꯇꯩ ꯂꯣꯜ ꯑꯁꯤꯅꯆꯤꯡꯕ ꯉꯥꯡꯅꯩ ꯃꯁꯤꯅ ꯑꯩꯈꯣꯏ ꯁꯛꯁꯨ ꯃꯤꯛꯁ ꯑꯃꯒ ꯑꯃꯒ ꯄꯨꯟꯃꯤꯟꯅꯩ ꯈꯨꯟꯅꯥꯏꯗ ꯑꯩꯈꯣꯏꯕꯨ ꯇꯣꯉꯥꯟ ꯇꯣꯉꯥꯟꯕ ꯐꯨꯔꯨꯞꯁꯤꯡꯅ ꯑꯩꯈꯣꯏꯕꯨ ꯃꯁꯛ ꯇꯥꯛꯏ